ꯍꯂꯣ ꯑꯥꯎ ꯍꯥꯏꯕꯤꯌꯨ ꯃꯥꯅꯦ ꯃꯥꯅꯦ ꯔꯨꯝ ꯕꯨꯀꯤꯡ ꯇꯧꯒꯦ ꯍꯥꯏꯔꯤꯔꯥ ꯑꯣꯀꯦ ꯑꯩꯈꯣꯏ ꯔꯨꯝꯁꯤ ꯑꯍꯥꯡꯕ ꯂꯩꯕꯀꯣ ꯔꯨꯝ ꯑꯁꯤ ꯑꯩꯈꯣꯏꯒꯤ ꯏꯁꯇꯦꯟꯗꯔꯠ ꯔꯨꯝ ꯂꯩꯌꯦ ꯑꯦ ꯁꯤ ꯂꯩꯌꯦ ꯅꯟ ꯑꯦꯁꯤ ꯂꯩꯌꯦ ꯑꯗꯨꯗ ꯅꯣꯏꯅ ꯑꯄꯥꯝꯕꯗꯨ ꯆꯨꯁ ꯇꯧꯕꯤꯔꯛꯑꯣ ꯅꯣꯏꯅ ꯄꯥꯝꯃꯒꯗꯤ ꯅꯣꯏ ꯆꯨꯁ ꯇꯧꯔꯛꯄꯗ ꯑꯗꯨ ꯕꯨꯀꯤꯡ ꯇꯧꯖꯔꯝꯒꯦ ꯑꯗꯨ ꯁꯔ ꯅꯣꯏ ꯄꯥꯝꯖꯕ ꯀꯩ ꯀꯔꯝꯕ ꯔꯨꯝ ꯑꯣꯏꯒꯗꯕ ꯏꯁꯇꯦꯟꯗꯔꯠ ꯔꯨꯝ ꯂꯩ ꯗꯤꯂꯛꯁ ꯂꯩꯌꯦ ꯑꯦ ꯁꯤ ꯂꯩꯌꯦ ꯅꯟ ꯑꯦ ꯁꯤ ꯂꯩꯒꯅꯤ ꯑꯗꯨ ꯃꯔꯛꯇ ꯈꯟꯕꯤꯌꯨ ꯏꯁꯇꯦꯟꯗꯔꯠ ꯔꯨꯝꯗꯅ ꯑꯩꯈꯣꯏ ꯆꯧꯔꯥꯛꯄ ꯂꯥꯏꯛ ꯃꯤ ꯑꯃꯒꯤꯅꯤꯀꯣ ꯃꯤ ꯑꯃꯗ ꯇꯨ ꯊꯥꯎꯖꯟ ꯂꯧꯒꯅꯤ

ꯎꯝ ꯅꯣꯏ ꯂꯩꯕ ꯃꯁꯤꯡꯒꯤ ꯃꯇꯨꯡꯏꯟꯅ ꯆꯠꯂꯤ ꯃꯤ ꯑꯃꯗ ꯇꯨ ꯊꯥꯎꯖꯟ ꯅꯣꯏ ꯃꯤ ꯑꯅꯤ ꯂꯩꯒꯦ ꯍꯥꯏꯔꯒꯅ ꯑꯩꯈꯣꯏꯅ ꯗꯤꯁꯀꯥꯎꯟ ꯈꯔ ꯄꯤꯔꯛꯀꯅꯤ ꯑꯗꯨꯅ ꯅꯣꯏꯅ ꯕꯨꯀꯤꯡ ꯇꯧꯒꯦ ꯍꯥꯏꯔꯒꯗꯤ ꯃꯤ ꯃꯁꯤꯡꯗꯣ ꯍꯥꯏꯕꯤꯔꯛꯑꯣ ꯃꯤ ꯃꯤ ꯃꯁꯤꯡ ꯑꯍꯨꯝ ꯇꯧꯔꯅꯤꯀꯣ ꯑꯗꯨ ꯁꯔꯈꯣꯏꯁꯦ ꯀꯔꯤ ꯃꯇꯝꯗ ꯅꯣꯏ ꯕꯨꯀꯤꯡ ꯇꯧꯔꯒ ꯀꯔꯤ ꯅꯨꯃꯤꯠꯇ ꯕꯨꯀꯤꯡ ꯇꯧꯖꯔꯛꯎꯒꯦ ꯑꯗꯨꯒ ꯅꯣꯏꯒꯤ ꯂꯥꯛꯄꯩ ꯃꯇꯝꯗꯨꯅ ꯀꯩ ꯃꯇꯝ ꯑꯣꯏꯒꯅꯤ ꯑꯗꯨ ꯐꯔꯦ ꯐꯔꯦ ꯐꯔꯦ ꯁꯔ ꯑꯗꯨꯗꯤ ꯑꯩꯈꯣꯏ ꯂꯣꯏꯅ ꯁꯤꯟꯖꯔꯝꯃꯒꯦ ꯅꯪꯒꯤ ꯑꯄꯥꯝꯕ ꯔꯨꯝꯒꯤ ꯕꯨꯛ ꯃꯁꯤꯡꯗꯨ ꯑꯩ ꯂꯣꯏꯅ ꯁꯤꯟꯖꯔꯝꯃꯒꯦ ꯐꯔꯦ ꯐꯔꯦ ꯑꯗꯨꯗꯤ ꯐꯔꯦ ꯑꯗꯨꯗꯤ ꯊꯝꯃꯒꯦꯀꯣ